ꯑꯣ ꯍꯥꯏꯔꯣ ꯍꯥꯏꯔꯣ

ꯂꯣꯏ ꯊꯝꯃꯦ ꯒ꯭ꯔꯣꯁꯔꯒꯤ ꯄꯣꯠꯁꯨ ꯊꯝꯃꯦ ꯑꯗꯒꯤ ꯂꯤꯒꯤ ꯄꯣꯠ ꯆꯩꯁꯨ ꯊꯝꯃꯦ ꯑꯗꯨꯝ ꯄꯣꯂꯥꯡꯒꯁꯨ ꯐꯪꯉꯦ ꯑꯗ ꯌꯨꯝ ꯁꯥꯕꯒꯤ ꯑꯣꯏꯔꯁꯨ ꯐꯪꯏ ꯑꯃꯒꯤ ꯑꯃꯒꯤ ꯑꯣꯏꯔꯁꯨ ꯐꯪꯏ ꯑꯗꯨꯝ ꯑꯦ ꯃꯃꯜꯗꯤ ꯂꯥꯛꯑ ꯀꯥꯟꯗ ꯈꯟꯅꯔꯁꯤꯅ ꯑꯗꯨꯅ ꯐꯔꯣꯏꯗ꯭ꯔꯣ ꯂꯥꯛꯑ ꯀꯥꯟꯗ ꯁꯤꯅ ꯁꯤꯅꯤ ꯁꯤꯅ ꯁꯤꯅꯤ ꯍꯥꯏꯕꯗꯨꯒꯤ ꯑꯗꯨ ꯄꯣꯠꯇꯨ ꯎꯔ ꯎꯔꯒ ꯈꯟꯅꯕ ꯐꯅꯤꯅꯦ ꯎꯝ ꯃꯣꯔꯥ ꯄ꯭ꯂꯥꯁꯇꯤꯛꯁꯨ ꯌꯥꯎꯕ ꯂꯤ ꯂꯤꯒꯤꯁꯨ ꯐꯪꯏ ꯄ꯭ꯂꯥꯁꯇꯤꯛꯀꯤꯁꯨ ꯐꯪꯏ ꯑꯥ ꯎꯝ ꯎꯝ ꯎꯝ ꯌꯥꯏ ꯌꯥꯏ ꯑꯄꯥꯝ ꯑꯄꯥꯝꯕ ꯄꯣꯠꯇꯨ ꯈꯟꯕꯤꯔꯨ ꯂꯥꯛꯑꯣ ꯑꯗꯨꯒ ꯈꯜꯂ ꯀꯥꯟꯗ ꯃꯃꯜꯗꯨ ꯍꯥꯏꯖꯔꯒꯦ ꯑꯗꯨꯅ ꯑꯗꯨꯅ ꯐꯅꯤ ꯅꯠꯇꯅ ꯕ꯭ꯂꯥꯏꯟꯗ ꯉꯥꯡꯅꯕꯗꯤ ꯅꯨꯡꯉꯥꯏꯔꯣꯏ ꯄꯣꯠꯇꯤ ꯃꯈꯜ ꯌꯥꯝ ꯂꯩꯌꯦ ꯃꯈꯜ ꯁꯨꯅ ꯐꯪꯏ ꯂꯤꯒꯤ ꯄꯣꯠ ꯆꯥꯒꯤ ꯄꯣꯠ ꯏꯕꯟ ꯂꯤꯈꯥꯏꯔꯨꯛ ꯂꯥꯏꯇꯪ ꯂꯣꯏ ꯐꯪꯏ ꯀꯔꯤ ꯂꯤꯅ ꯁꯥꯕꯇ ꯅꯠꯇꯦ ꯌꯣꯠꯅ ꯁꯥꯕꯗꯤ ꯂꯩ ꯌꯣꯠꯅ ꯁꯥꯕ ꯑꯣ ꯑꯗꯨ ꯑꯗꯣ ꯀꯣꯟꯕꯤꯗꯣ ꯑꯗꯨꯗꯤ ꯗꯤꯃꯥꯟ ꯊꯣꯏꯅ ꯂꯩꯇꯃꯕꯅꯤꯅ ꯊꯝꯕꯗ ꯀꯥꯟꯅꯗꯗꯅ ꯊꯝꯗ꯭ꯔꯦ ꯑꯗꯨꯝꯕꯗꯤ ꯊꯝꯗꯦ ꯑꯧ ꯐꯔꯦ ꯐꯔꯦ ꯎꯝ ꯑꯥ ꯂꯥꯛꯑꯒ ꯑꯄꯥꯝ ꯑꯄꯥꯝꯕ ꯈꯟꯕꯤꯔꯣ ꯑꯗꯨꯅ ꯐꯔꯅꯤ ꯑꯣ ꯌꯥꯔꯦ ꯌꯥꯔꯦ ꯊꯝꯕꯤꯔꯣ